ꯍꯦꯜꯂꯣ ꯁꯤ ꯏꯃꯣꯏꯅꯨ ꯇ꯭ꯔꯥꯚꯦꯜ ꯑꯦꯖꯦꯟꯁꯤꯒꯤ ꯑꯣꯏꯕꯤꯔꯕ꯭ꯔꯥ ꯑꯣ ꯅꯍꯥꯟꯁꯦ ꯑꯩꯅꯦ ꯍꯌꯦꯡꯒꯤ ꯀꯩꯅꯣ ꯆꯠꯄꯒꯤ ꯑꯦꯌꯥꯔꯄꯣꯔꯠ ꯆꯠꯄꯒꯤ ꯑꯩꯅꯅꯦ ꯕꯨꯛ ꯑꯣꯟꯂꯥꯏꯟꯗꯅꯦ ꯑꯩ ꯇꯤꯛꯀꯦꯠ ꯕꯨꯛ ꯇꯧꯖꯈꯤꯕꯅꯦꯕꯀꯣ ꯑꯗꯨ ꯑꯩꯁꯤ ꯌꯨꯝꯒꯤ ꯑꯅꯥꯕ ꯑꯝ ꯂꯩꯕꯗꯒꯤ ꯐꯔꯛ ꯇꯥꯕꯗꯒꯤ ꯑꯩꯁꯤ ꯆꯠꯄꯗꯅꯦ ꯉꯝꯃꯣꯏꯗꯧꯔꯦꯕ ꯀꯦꯟꯁꯦꯜ ꯇꯧꯕꯗ ꯇꯥꯔꯦꯕꯀꯣ ꯑꯗꯨ ꯌꯥꯔꯒꯗꯤ ꯑꯩꯒꯤ ꯍꯥꯟꯅꯅꯦ ꯀꯩꯅꯣ ꯖꯤꯄꯦꯗꯅꯦ ꯂꯨꯄꯥ ꯂꯤꯁꯤꯡ ꯑꯃ ꯑꯦꯗꯚꯥꯟꯁ ꯇꯧꯈꯤꯕꯗꯣ ꯑꯩꯒꯤꯁꯤ ꯐꯣꯟ ꯅꯝꯕꯔꯁꯤ ꯖꯤꯄꯦ ꯍꯥꯡꯉꯦꯕꯀꯣ ꯁꯤꯗ ꯑꯃꯨꯛꯇꯪ ꯍꯟꯕꯤꯔꯛꯑꯒꯗꯤ ꯑꯗꯣꯝꯕꯨ ꯌꯥꯝ ꯍꯥꯏꯅꯤꯡꯉꯥꯏ ꯂꯩꯇꯅ ꯊꯥꯒꯠꯆꯔꯤ ꯑꯗꯨꯒ ꯃꯇꯨꯡ ꯇꯥꯕ ꯑꯗꯣꯝꯒꯤ ꯑꯦꯖꯦꯟꯁꯤꯗꯁꯨ ꯑꯩ ꯑꯗꯨꯝ ꯀꯛꯆꯔꯛꯀꯦ ꯑꯗꯣ ꯍꯟꯗꯛꯀꯤꯗꯤ ꯑꯩꯁꯤ ꯐꯣꯟ ꯅꯝꯕꯔꯁꯦ ꯑꯁꯤꯗ ꯁꯦꯟꯐꯝꯗꯣ ꯑꯃꯨꯛꯇꯪ ꯍꯟꯕꯤꯔꯛꯑꯒꯗꯤ ꯅꯨꯡꯉꯥꯏꯖꯅꯤ ꯍꯟꯕꯤꯔꯛꯅꯕꯁꯨ ꯍꯥꯏꯖꯔꯤ